ꯏꯁꯀ꯭ꯔꯤꯅꯤꯡ ꯇꯦꯁ ꯇꯧꯕꯒꯤ ꯑꯄꯣꯏꯟꯃꯦꯟ ꯂꯧꯒꯦ ꯑꯗꯨꯗꯤ ꯗꯥꯛꯇꯔꯅ ꯔꯤꯐꯔ ꯇꯧꯔꯛꯄꯅꯦ ꯗꯣꯛꯇꯔꯒꯤ ꯃꯃꯤꯡꯁꯤꯅ ꯅꯕꯆꯟꯗ꯭ꯔ ꯑꯗꯨꯒ ꯑꯩꯒꯤ ꯍꯦꯜ ꯀꯥꯔꯠꯀꯤ ꯅꯝꯕꯔꯁꯤꯅ ꯃꯔꯤ ꯃꯔꯤ ꯑꯅꯤ ꯇꯔꯨꯛ ꯇꯔꯦꯠ ꯃꯥꯄꯟ ꯑꯃ ꯁꯤꯅꯣ ꯃꯉꯥ ꯃꯔꯤ ꯑꯁꯤ ꯑꯣꯏꯕꯅꯦ